ꯑꯩꯈꯣꯏꯅ ꯊꯕꯛ ꯃꯐꯝ ꯑꯃꯗ ꯅꯠꯇ꯭ꯔꯒꯅ ꯃꯐꯝ ꯑꯃꯗ ꯍꯦꯛꯇ ꯃꯤꯁꯤ ꯀꯟꯐ꯭ꯂꯤꯛ ꯑꯃ ꯊꯣꯛꯂꯛꯄ ꯅꯠꯇ꯭ꯔꯒꯅ ꯃꯤ ꯈꯠꯅꯔꯛꯄ ꯗꯤꯐ꯭ꯔꯦꯟ ꯁꯤꯆꯨꯋꯦꯁꯟ ꯗꯤꯐꯤꯀꯜꯇꯤꯁ ꯌꯥꯎꯔꯛꯄ ꯃꯇꯝꯁꯤꯗ ꯑꯩꯈꯣꯏꯅ ꯇꯧꯕ ꯌꯥꯕ ꯊꯕꯛ ꯍꯥꯏꯔꯒꯗꯤ ꯀꯔꯤꯒꯨꯝꯕ ꯃꯤ ꯐꯨꯅꯔꯛꯑꯦ ꯍꯥꯏꯅ ꯈꯜꯂꯣ ꯃꯐꯝꯁꯤꯗ ꯑꯩꯈꯣꯏꯅ ꯃꯤꯁꯤꯡꯁꯦ ꯐꯨꯅꯔꯛꯄ ꯃꯇꯝꯗꯨꯗ ꯁꯣꯛꯇꯅꯕ ꯑꯍꯥꯟꯕꯒꯤꯗꯃꯛꯇ ꯃꯤ ꯈꯥꯝꯗꯣꯛꯀꯅꯦꯕ ꯃꯤ ꯑꯃꯅ ꯈꯔ ꯇꯧꯔꯒ ꯑꯃꯅ ꯈꯔ ꯇꯧꯔꯒ ꯃꯣꯏ ꯑꯅꯤꯁꯤ ꯈꯥꯝꯗꯣꯛꯀꯅꯦꯕ ꯑꯗꯣ ꯈꯥꯝꯗꯣꯛꯉꯩ ꯃꯅꯨꯡꯁꯤꯗ ꯑꯩꯈꯣꯏꯅ ꯀꯟꯁꯔꯟ ꯑꯣꯊꯣꯔꯤꯇꯤ ꯅꯠꯇ꯭ꯔꯒꯅ ꯂꯩꯔꯤꯕ ꯂꯩꯀꯥꯏꯗꯨꯗ ꯂꯩꯔꯤꯕ ꯀ꯭ꯂꯕꯁꯤꯡꯗ ꯑꯣꯔ ꯅꯠꯇ꯭ꯔꯒꯅ ꯄꯨꯂꯤꯁꯇ ꯍꯥꯏꯇꯥꯔꯦ ꯑꯗꯒꯤ ꯀꯟꯁꯔꯟ ꯑꯣꯊꯣꯔꯤꯇꯤꯁꯤꯡꯗ ꯑꯩꯈꯣꯏꯅ ꯄꯥꯎ ꯄꯤꯒꯅꯤ ꯑꯗꯩ ꯑꯗꯨ ꯄꯤꯈ꯭ꯔꯒ ꯃꯣꯏ ꯌꯧꯔꯛꯇ꯭ꯔꯤꯉꯩ ꯃꯅꯨꯡꯗꯨ ꯐꯥꯎꯕꯗꯗꯤ ꯑꯩꯈꯣꯏꯅ ꯑꯩꯈꯣꯏ ꯂꯩꯔꯤꯕ ꯊꯕꯛ ꯃꯐꯝꯗ ꯑꯣꯏꯔꯒꯅ ꯁ꯭ꯇꯥꯐꯁꯤꯡꯅ ꯆꯥꯛ ꯆꯥꯅꯔꯤꯉꯩꯗ ꯑꯣꯏꯔꯒꯅ ꯏꯃꯥꯟꯅꯕꯁꯤꯡꯅ ꯍꯥꯏꯇꯥꯔꯦ ꯃꯣꯏ ꯃꯈꯩꯗꯨ ꯈꯠꯅꯔꯛꯄ ꯃꯇꯝꯗ ꯀꯩꯗꯧꯔꯛꯄ ꯃꯇꯝꯗ ꯑꯩꯈꯣꯏꯅ ꯔꯤꯖꯣꯜꯞ ꯇꯧꯅꯕ ꯈꯠꯅꯕꯗꯨ ꯐꯅꯕ ꯀꯔꯤ ꯇꯧꯁꯤꯒꯦ ꯍꯥꯏꯅ ꯈꯟꯅꯔꯒ ꯑꯍꯥꯟꯕ ꯃꯛꯇꯗ ꯑꯩꯈꯣꯏꯅ ꯃꯤꯁꯤꯡꯗꯨ ꯐꯥꯔ ꯊꯝꯒꯅꯦꯕ ꯍꯥꯏꯗꯤ ꯃꯣꯏ ꯈꯠꯅꯔꯛꯄꯗ ꯈꯨꯠ ꯊꯥꯅꯔꯛꯄ ꯌꯥꯏ ꯑꯗꯒꯤ ꯊꯥꯡ ꯂꯩꯔꯝꯂꯒꯅ ꯊꯥꯡ ꯄꯥꯏꯅꯔꯛꯄ ꯌꯥꯏ ꯅꯠꯇ꯭ꯔꯒ ꯏꯁꯥꯗ ꯁꯣꯛꯀꯗꯧꯕ ꯍꯥꯝꯐꯨꯜ ꯑꯣꯏꯒꯗꯧꯕ ꯑꯣꯕꯖꯦꯛꯁꯤꯡ ꯄꯥꯏꯅꯔꯛꯄ ꯌꯥꯏ ꯃꯗꯨꯁꯤꯡꯗꯨ ꯑꯩꯈꯣꯏꯅ ꯀꯟꯊꯣꯛꯅꯕ ꯃꯣꯏꯁꯤ ꯑꯩꯈꯣꯏꯅ ꯐꯥꯖꯤꯜꯂ ꯊꯝꯒꯅꯤ ꯏꯪꯊꯍꯟꯒꯅꯤ ꯑꯗꯨ ꯌꯥꯔꯛꯇꯕ ꯇꯥꯔꯒꯗꯤ ꯑꯩꯈꯣꯏꯅ ꯐꯥꯔ ꯊꯝꯕꯗꯨꯅ ꯌꯥꯔꯛꯇꯕ ꯇꯥꯔꯒꯗꯤ ꯀꯟꯁꯔꯟ ꯑꯣꯊꯣꯔꯤꯇꯤꯁꯤꯡꯗꯨꯗ ꯅꯠꯇ꯭ꯔꯒꯅ ꯂꯩꯔꯤꯕ ꯁꯦꯀ꯭ꯌꯨꯔꯤꯇꯤꯁꯤꯡꯗꯨꯗ ꯑꯩꯈꯣꯏꯅ ꯃꯣꯏꯁꯤ ꯁꯤꯟꯅꯈꯤꯒꯅꯤ